ꯑꯩꯈꯣꯏꯅ ꯂꯣꯏꯕ ꯁꯥꯁꯤꯡ ꯑꯗꯨꯗꯤ ꯑꯅꯝꯕꯅ ꯁꯟ ꯏꯔꯣꯏ ꯌꯥꯎ ꯍꯥꯃꯦꯡ ꯌꯦꯟꯅꯆꯤꯡꯕ ꯂꯣꯏ ꯂꯣꯏꯔꯤꯕ ꯁꯥꯁꯤꯡ ꯑꯁꯤ ꯃꯥꯒꯤ ꯃꯥꯒꯤ ꯊꯝꯐꯝ ꯇꯣꯉꯥꯟ ꯇꯣꯉꯥꯜꯂꯤ ꯊꯝꯐꯝꯁꯤꯡ ꯑꯁꯤ ꯗꯒꯤ ꯂꯥꯛꯄ ꯏꯟꯀꯝ ꯁꯥ ꯂꯣꯏꯔꯤꯕ ꯑꯁꯤꯗꯒꯤ ꯂꯥꯛꯄ ꯏꯟꯀꯝꯁꯤꯡ ꯑꯁꯤ ꯆꯍꯤ ꯑꯃꯗ ꯂꯨꯄꯥ ꯂꯤꯁꯤꯡ ꯌꯥꯡꯈꯑꯩꯗꯒꯤꯅ ꯍꯨꯝꯐꯨ ꯐꯥꯎꯕ ꯂꯥꯛꯏ